ꯎꯝ ꯍꯜꯂꯣ ꯑꯥ ꯇꯥꯏ ꯍꯥꯏꯕꯤꯌꯨ ꯑꯥ ꯃꯥꯅꯦ ꯍꯥꯏꯕꯤꯌꯨ ꯑꯣ ꯑꯗꯨꯗꯤ ꯗꯣꯛꯇꯔꯒꯤ ꯆꯦꯗꯣ ꯍꯥꯏꯐꯦꯠꯇꯪ ꯄꯥꯏꯍꯜꯂꯒ ꯁ꯭ꯀꯨꯜꯗ ꯑꯗꯣ ꯑꯃꯨꯛꯇꯪ ꯂꯥꯛꯄꯤꯌꯣ ꯑꯗꯨꯒ ꯍꯣ ꯀꯣꯟꯅ ꯇꯝꯅ ꯈꯟꯅꯔꯁꯦ ꯌꯥꯒꯅꯤ ꯍꯣꯏ ꯐꯅꯤ ꯐꯔꯦ ꯍꯣ ꯊꯝꯕꯤꯌꯨ ꯊꯝꯕꯤꯌꯨ